ꯑꯦꯒ꯭ꯔꯤꯀꯜꯆꯔꯒꯤ ꯃꯔꯝꯗ ꯃꯅꯤꯄꯨꯔꯗ ꯍꯧꯈꯤꯕ ꯆꯍꯤ ꯈꯔ ꯑꯁꯤꯗ ꯂꯧꯃꯤꯁꯤꯡꯅ ꯃꯦꯆꯤꯟ ꯁꯤꯖꯟꯅꯕ ꯆꯥꯡ ꯌꯥꯝꯅ ꯍꯦꯜꯂꯛꯂꯤ ꯂꯧ ꯎꯕ ꯃꯤꯁꯤꯡꯅ ꯃꯦꯆꯤꯟ ꯁꯤꯖꯤꯟꯅꯕꯒꯤ ꯀꯥꯟꯅꯕ ꯑꯃꯁꯨꯡ ꯀꯥꯟꯅꯗꯕ ꯈꯔ ꯑꯩꯅ ꯃꯌꯥꯝꯗ ꯃꯁꯤ ꯀꯥꯟꯅꯩ ꯃꯁꯤ ꯀꯥꯟꯅꯗꯦ ꯂꯧ ꯎꯕꯗ ꯃꯦꯆꯤꯟ ꯌꯥꯎꯕꯁꯦ ꯀꯥꯟꯅꯩ ꯀꯥꯟꯅꯗꯦ ꯍꯥꯏꯕ ꯑꯩꯅ ꯍꯥꯏꯅꯤꯡꯕꯅꯤ ꯍꯥꯏꯒꯗꯕꯗꯤ ꯑꯩꯈꯣꯏ ꯆꯤꯡꯗꯁꯨ ꯂꯥꯛꯈ꯭ꯔꯦ ꯍꯧꯖꯤꯛꯇꯤ ꯇꯝꯄꯥꯛꯇ ꯌꯦꯡꯒꯦ ꯍꯥꯏꯔꯕꯗꯤ ꯇꯝꯄꯥꯛꯇ ꯂꯧ ꯂꯤꯡꯕꯒꯤ ꯃꯦꯆꯤꯟ ꯂꯥꯛꯈ꯭ꯔꯦ ꯂꯧ ꯂꯧ ꯈꯥꯎꯕꯒꯤ ꯂꯧ ꯀꯛꯄꯒꯤ ꯂꯧ ꯍꯥꯏꯕꯒꯤ ꯑꯃꯃꯝ ꯃꯦꯆꯤꯟ ꯃꯌꯥꯝꯁꯤ ꯂꯥꯛꯂꯒ ꯃꯌꯥꯝꯁꯤ ꯌꯥꯝ ꯅꯨꯡꯉꯥꯏꯔꯒ ꯑꯃꯔꯣꯝꯗ ꯌꯦꯡꯒꯦ ꯍꯥꯏꯕꯗ ꯃꯅꯤꯄꯨꯔꯗ ꯃꯦꯆꯤꯟ ꯂꯥꯛꯄꯒꯤ ꯑꯩꯈꯣꯏ ꯐꯥꯔꯃꯔꯁꯤꯡꯅꯁꯨ ꯌꯥꯝ ꯅꯨꯡꯉꯥꯏꯕ ꯍꯦꯟꯗꯣꯛꯄ ꯍꯦꯟꯗꯣꯛ ꯍꯦꯟꯖꯤꯟ ꯇꯧꯕ ꯑꯁꯤꯒꯨꯝꯕꯁꯤ ꯌꯥꯝ ꯂꯥꯛꯈ꯭ꯔꯦ ꯑꯗ ꯆꯤꯡꯗ ꯍꯥꯏꯒꯦ ꯍꯥꯏꯔꯒ ꯆꯤꯡꯗꯁꯨ ꯃꯦꯆꯤꯟ ꯍꯧꯖꯤꯛ ꯍꯧꯖꯤꯛ ꯍꯧꯖꯤꯛ ꯃꯇꯝꯗ ꯆꯤꯡꯗꯁꯨ ꯃꯦꯆꯤꯟ ꯌꯥꯝ ꯁꯤꯖꯤꯟꯅꯕ ꯍꯧꯔꯦ ꯍꯧꯕ ꯍꯥꯏꯕꯁꯤꯕꯨ ꯂꯧ ꯌꯥꯟꯕ ꯍꯥꯏꯕꯁꯤ ꯍꯥꯟꯅꯗꯤ ꯑꯩꯈꯣꯏ ꯃꯦꯆꯤꯟ ꯌꯥꯎꯗ꯭ꯔꯤꯉꯥꯏꯗ ꯈꯨꯠꯅ ꯌꯣꯝꯄꯥꯛꯅ ꯇꯧꯔꯒ ꯈꯣꯠꯂꯒ ꯌꯥꯝ ꯋꯥꯅ ꯇꯧꯔꯝꯃꯦ ꯑꯗꯨꯕꯨ ꯃꯦꯆꯤꯟ ꯂꯥꯛꯈꯤꯕ ꯃꯇꯨꯡꯗ ꯑꯩꯈꯣꯏ ꯆꯤꯡꯒꯤ ꯃꯤꯁꯨ ꯌꯥꯝ ꯅꯨꯡꯉꯥꯏꯕ ꯊꯣꯛꯄ ꯑꯁꯤꯒꯨꯝꯕꯁꯤ ꯌꯥꯝ ꯂꯥꯛꯈ꯭ꯔꯦ ꯂꯥꯛꯈꯤꯕ ꯑꯁꯤꯁꯤ ꯃꯦꯆꯤꯟꯁꯤꯡꯅ ꯂꯧ ꯈꯥꯎꯕ ꯂꯧ ꯌꯩꯕ ꯂꯧ ꯈꯥꯎꯕ ꯑꯁꯤꯁꯨ ꯄꯨꯔꯥ ꯃꯦꯆꯤꯟꯅ ꯑꯣꯏꯕ ꯍꯧꯔꯦ ꯇꯝꯄꯥꯛꯇꯗꯤ ꯑꯗꯣ ꯆꯤꯡꯗꯗꯤ ꯑꯩꯈꯣꯏ ꯑꯗꯨꯃꯥꯏꯅ ꯂꯥꯛꯇ꯭ꯔꯤ ꯑꯗꯨꯕꯨ ꯑꯩꯈꯣꯏꯅ ꯂꯧ ꯌꯥꯟꯕ ꯎꯀꯥꯏ ꯇꯛꯄ ꯈꯣꯠꯄ ꯇꯧꯕ ꯃꯁꯤ ꯃꯌꯥꯝꯁꯤ ꯑꯩꯈꯣꯏ ꯃꯦꯆꯤꯟꯅ ꯇꯧꯔꯒ ꯃꯦꯆꯤꯟꯅ ꯇꯧꯔꯒ ꯃꯌꯥꯝꯁꯤ ꯌꯥꯝ ꯅꯨꯡꯉꯥꯏꯔꯒ ꯅꯨꯡꯉꯥꯏ ꯅꯨꯡꯉꯥꯏꯅ ꯍꯤꯡꯂꯒ ꯑꯩꯈꯣꯏ ꯊꯕꯛ ꯁꯨꯕꯁꯤ ꯏꯂꯥꯏ ꯂꯥꯏꯅ ꯁꯪꯉꯝ ꯑꯃ ꯁꯤ ꯉꯁꯤ ꯃꯤ ꯑꯃꯅꯁꯨ ꯁꯪꯉꯝ ꯑꯃꯗ ꯉꯥꯏꯍꯥꯛꯇ ꯂꯣꯏꯔꯝꯃꯦ ꯄꯔꯤ ꯑꯃ ꯄꯔꯤ ꯑꯃ ꯑꯅꯤ ꯇꯧꯕꯗ ꯃꯇꯝ ꯊꯥ ꯑꯃ ꯊꯥ ꯑꯅꯤ ꯃꯇꯝꯗ ꯃꯦꯆꯤꯟ ꯂꯥꯛꯇ꯭ꯔꯤꯉꯩ ꯃꯇꯝꯗ ꯆꯪꯉꯦ ꯑꯗꯨꯕꯨ ꯍꯞꯇꯥ ꯑꯃ ꯍꯞꯇꯥ ꯑꯅꯤꯁꯨ ꯆꯪꯕꯁꯨ ꯂꯩꯌꯦ ꯑꯗ ꯀꯅꯥꯒꯨꯝꯕꯅ ꯃꯤ ꯌꯥꯝꯗꯕ ꯃꯤꯁꯤꯡꯅ ꯊꯥ ꯑꯃꯃꯝ ꯊꯥ ꯑꯃꯁꯨ ꯆꯪꯕꯁꯨ ꯂꯩꯌꯦ ꯎꯀꯥꯏ ꯇꯛꯄꯗ ꯈꯣꯠꯄꯗ ꯇꯧꯕꯗ ꯑꯗꯨꯒ ꯂꯧ ꯌꯥꯟꯕꯗ ꯈꯣꯠꯄꯗ ꯌꯥꯝ ꯃꯇꯝ ꯆꯪꯉꯦ ꯍꯧꯖꯤꯛ ꯃꯦꯆꯤꯟ ꯂꯥꯛꯄꯗ ꯌꯥꯝ ꯅꯨꯡꯉꯥꯏꯕ ꯃꯦꯆꯤꯟ ꯂꯥꯛꯄꯗ ꯌꯥꯝ ꯑꯐꯕ ꯑꯃ ꯂꯥꯛꯈ꯭ꯔꯦ ꯑꯗ ꯃꯦꯆꯤꯟ ꯂꯥꯛꯄꯗ ꯑꯩꯈꯣꯏ ꯃꯤꯁꯤꯡꯁꯤ ꯃꯦꯆꯤꯟꯁꯤ ꯑꯃꯨꯛꯀ ꯀꯃꯥꯏꯅ ꯇꯧꯕ꯭ꯔꯥ ꯃꯤꯁꯤꯡꯒꯤ ꯃꯔꯝꯗ ꯍꯥꯏꯔꯕꯗꯤ ꯑꯦꯛꯁꯔꯁꯥꯏꯁ ꯂꯩꯇ꯭ꯔꯦ ꯑꯃ ꯑꯃ ꯂꯩꯇ꯭ꯔꯦ ꯃꯦꯆꯤꯟ ꯂꯥꯛꯄꯗ ꯃꯦꯆꯤꯟ ꯂꯥꯛꯄꯗ ꯃꯁꯥ ꯃꯁꯥꯒꯤ ꯍꯣꯠꯅꯕ ꯈꯣꯠꯅꯕꯁꯤ ꯌꯥꯝ ꯍꯟꯊꯈ꯭ꯔꯦ ꯃꯦꯆꯤꯟꯅ ꯇꯧꯒꯅꯤ ꯃꯦꯆꯤꯟꯅ ꯈꯣꯠꯀꯅꯤ ꯍꯥꯏꯅ ꯃꯦꯆꯤꯟꯕꯨ ꯉꯥꯏꯔꯒ ꯃꯦꯆꯤꯟꯕꯨ ꯇꯧꯔꯒ ꯃꯦꯆꯤꯟ ꯃꯦꯆꯤꯟ ꯂꯥꯛꯄꯗ ꯃꯦꯆꯤꯟ ꯍꯧꯖꯤꯛ ꯌꯥꯝ ꯀꯥꯟꯅꯕ ꯍꯥꯏꯕꯁꯨ ꯂꯩꯔꯦ ꯑꯗ ꯃꯦꯆꯤꯟ ꯂꯥꯛꯈꯤꯕ ꯅꯨꯃꯤꯠꯇꯨꯗ ꯃꯌꯥꯝ ꯃꯦꯆꯤꯟꯁꯤ ꯑꯦꯛꯁꯔꯁꯥꯏꯁ ꯈꯩꯁꯨ ꯂꯩꯇ꯭ꯔꯦ ꯑꯗꯨꯕꯨ ꯃꯦꯆꯤꯟ ꯂꯥꯛꯄꯒꯤ ꯅꯨꯡꯉꯥꯏꯕ ꯍꯔꯥꯎꯕ ꯃꯦꯆꯤꯟ ꯂꯥꯛꯄꯗꯒꯤ ꯃꯌꯥꯝꯁꯤ ꯊꯕꯛ ꯁꯨꯔꯤꯕ ꯐꯥꯔꯃꯔꯁꯤꯡꯁꯤ ꯌꯥꯝ ꯄ꯭ꯔꯣꯒ꯭ꯔꯦꯁ ꯆꯠꯂꯦ ꯌꯥꯝ ꯅꯨꯡꯉꯥꯏꯕ ꯌꯥꯝ ꯊꯕꯛ ꯁꯨꯕꯗ ꯑꯦꯒ꯭ꯔꯤꯀꯜꯆꯔꯒꯤ ꯃꯔꯝꯗ ꯑꯦꯒ꯭ꯔꯤꯀꯜꯆꯔ ꯍꯥꯏꯕꯗꯤ ꯑꯦꯒ꯭ꯔꯤꯀꯜꯆꯔꯒꯤ ꯃꯔꯝꯗꯗꯤ ꯃꯌꯥꯝꯁꯤ ꯃꯁꯤꯒꯤ ꯑꯣꯏꯅ ꯅꯨꯡꯉꯥꯏꯔꯤꯕꯅꯤ ꯍꯥꯏꯕ ꯃꯌꯥꯝꯗ ꯑꯩ ꯐꯣꯡꯗꯣꯛꯄꯅꯤ